ꯚꯥꯔꯠꯀꯤ ꯂꯩꯉꯥꯛꯁꯦ ꯌꯥꯝ ꯐꯩ ꯚꯥꯔꯠꯁꯤ ꯋꯥꯔꯜꯗ ꯈ꯭ꯋꯥꯏꯗꯒꯤ ꯗꯤꯃꯣꯀ꯭ꯔꯦꯁꯤ ꯆꯠꯄ ꯂꯩꯕꯥꯛꯁꯤꯡꯒꯤ ꯃꯅꯨꯡꯗ ꯚꯥꯔꯠꯁꯤꯁꯨ ꯑꯃ ꯑꯣꯏꯔꯤꯕꯅꯤ ꯑꯗꯨꯅ ꯚꯥꯔꯠꯀꯤ ꯂꯩꯉꯥꯛꯁꯤ ꯌꯥꯝ ꯐꯩ ꯍꯧꯖꯤꯛ ꯍꯧꯖꯤꯛ ꯑꯩꯈꯣꯏꯒꯤ ꯔꯦꯁꯄꯦꯛꯇꯦꯠ ꯅꯥꯔꯦꯟꯗ꯭ꯔ ꯃꯣꯗꯤꯅ ꯕꯤ ꯖꯦ ꯄꯤ ꯁꯔꯀꯥꯔ ꯕꯤ ꯖꯦ ꯄꯤꯒꯤ ꯗꯜꯅ ꯄꯥꯔꯇꯤꯁꯤꯅ ꯍꯧꯖꯤꯛꯇꯣ ꯏꯟꯗꯤꯌꯥꯗ ꯑꯗꯒꯤ ꯁꯦꯟꯇꯔꯗ ꯄꯥꯜꯂꯤ ꯑꯗꯨꯅ ꯌꯥꯝ ꯑꯐꯕ ꯑꯅꯧ ꯑꯅꯧꯕ ꯏꯁꯀꯤꯝ ꯃꯌꯥꯝ ꯑꯃ ꯄꯨꯊꯣꯛꯑꯒ ꯂꯥꯏꯔꯕꯁꯤꯡꯒꯤ ꯑꯗꯒꯤ ꯍꯦꯜꯠꯀꯤ ꯑꯗꯒꯤ ꯑꯃ ꯑꯃ ꯀꯌꯥꯗ ꯑꯗꯨꯝ ꯃꯇꯦꯡ ꯄꯥꯡꯕꯤꯔꯤ ꯑꯗꯨꯒ ꯑꯩꯅ ꯈ꯭ꯋꯥꯏꯗꯒꯤ ꯄꯥꯝꯖꯕ ꯄꯣꯂꯤꯇꯤꯀꯦꯜ ꯄꯥꯔꯇꯤ ꯍꯥꯏꯔꯒꯗꯤ ꯑꯩꯗꯣ ꯑꯩꯒꯤ ꯏꯁꯥꯒꯤ ꯃꯣꯠ ꯑꯣꯏꯅ ꯑꯩꯒꯤ ꯀꯪꯒ꯭ꯔꯦꯁ ꯌꯥꯝ ꯄꯥꯝꯖꯩ ꯀꯪꯒ꯭ꯔꯦꯁꯅ ꯄꯥꯜꯂꯤꯉꯩ ꯃꯇꯝꯗ ꯑꯩꯈꯣꯏꯒꯤ ꯂꯩꯕꯥꯛꯇ ꯃꯤ ꯍꯥꯠꯅꯕ ꯑꯗꯒꯤ ꯑꯃꯒ ꯑꯃꯒ ꯒꯕꯔꯃꯦꯟꯒꯤ ꯑꯣꯏꯕ ꯇꯧꯐꯝ ꯊꯣꯛꯄ ꯊꯕꯛꯇꯣ ꯆꯞ ꯆꯥꯅ ꯇꯧꯕ꯭ꯔꯥ ꯍꯥꯏꯅ ꯑꯩꯒꯤ ꯃꯣꯠꯇ ꯈꯟꯖꯩ ꯑꯗꯨꯒ ꯑꯩꯅ ꯈ꯭ꯋꯥꯏꯗꯒꯤ ꯄꯥꯝꯖꯕ ꯄꯣꯂꯤꯇꯤꯀꯦꯜ ꯂꯤꯗꯔ ꯍꯥꯏꯔꯒꯗꯤ ꯑꯥꯔꯕꯤꯟ ꯀ꯭ꯔꯦꯖꯤꯋꯥꯜꯁꯤ ꯌꯥꯝ ꯄꯥꯝꯃꯤ ꯗꯦꯜꯂꯤꯒꯤ ꯗꯤꯜꯂꯤꯒꯤ ꯆꯤꯞ ꯃꯤꯅꯤꯁꯇꯔꯁꯤ ꯃꯥꯒ ꯑꯩꯒ ꯎꯅꯕ ꯐꯪꯉꯒꯗꯤ ꯑꯩꯅ ꯋꯥꯍꯪ ꯑꯩꯅ ꯄꯥꯝꯖꯔꯤꯕ ꯋꯥꯍꯪ ꯀꯌꯥ ꯃꯥꯒꯤ ꯀꯔꯞꯁꯟ ꯃꯨꯠꯊꯠꯄ ꯑꯗꯒꯤ ꯀꯔꯞꯁꯟꯗꯒꯤ ꯍꯤꯡꯕ ꯑꯁꯤꯒꯨꯝꯕꯁꯤ ꯃꯉꯣꯟꯗꯒꯤ ꯈꯔ ꯇꯝꯖꯅꯤꯡꯉꯤ ꯍꯥꯏꯅ ꯑꯩꯅ ꯍꯥꯏꯅꯤꯡꯉꯤ